ꯍꯂꯣ ꯁꯤ ꯇ꯭ꯋꯦꯟꯇꯤ ꯐꯣꯔ ꯏꯟꯇꯨ ꯁꯚꯦꯟ ꯀꯦꯞ ꯁꯥꯔꯚꯦꯁꯦꯁ ꯑꯣꯏꯗꯣꯏꯔꯥ ꯑꯣ ꯑꯣꯀꯦ ꯑꯩ ꯐꯣꯟ ꯇꯧꯖꯔꯛꯏꯁꯦ ꯖꯣꯟꯁꯟ ꯁꯣꯔꯣꯛꯈꯥꯏꯕꯝ ꯉꯁꯥꯏ ꯄꯨꯡ ꯇꯔꯨꯛ ꯃꯈꯥꯏꯗ ꯀꯦꯞ ꯕꯨꯛ ꯇꯧꯔꯛꯄꯗꯣ ꯑꯣꯏꯗꯣꯏꯅꯤ ꯍꯣꯏ ꯇꯨꯡ ꯄꯨꯡ ꯇꯔꯨꯛ ꯃꯈꯥꯏꯗ ꯇꯧꯕ ꯕꯥꯔꯣ ꯃꯈꯥꯏꯗ ꯆꯠꯄꯒꯤꯗꯣ ꯍꯣꯏ ꯍꯥꯏꯐꯦꯠ ꯆꯦꯛ ꯇꯧꯕꯤꯌꯨꯕ ꯑꯣ ꯍꯣꯏ ꯌꯥꯝ ꯅꯨꯡꯉꯥꯏꯖꯔꯦ ꯑꯩ ꯉꯁꯥꯏ ꯑꯌꯨꯛ ꯕꯨꯛ ꯇꯧꯖꯈꯤꯕꯅꯦ ꯇꯥꯃꯣ ꯑꯗꯨ ꯁꯨꯃꯥꯏꯅ ꯇꯧꯔꯒ ꯑꯣꯟꯂꯥꯏꯟ ꯇ꯭ꯔꯥꯟꯁꯦꯛꯁꯟ ꯈꯛꯇ ꯑꯦꯛꯁꯦꯞ ꯇꯧꯕ꯭ꯔꯥ ꯅꯠꯇ꯭ꯔꯒ ꯑꯣꯐꯂꯥꯏꯟ ꯇꯔꯥꯟꯁꯦꯟꯁꯟ ꯑꯦꯛꯁꯦꯞ ꯇꯧꯗꯕ꯭ꯔꯥ ꯍꯣꯏ ꯑꯩꯗꯣ ꯇꯁꯦꯡꯅ ꯍꯥꯏ ꯇꯥꯔꯒꯗꯤ ꯇꯥꯃꯣꯗ ꯉꯁꯥꯏ ꯃꯣꯠ ꯑꯣꯐ ꯄꯦꯃꯦꯟ ꯈꯟꯕ ꯀꯥꯟꯗ ꯑꯩ ꯑꯣꯟꯂꯥꯏꯟ ꯇ꯭ꯔꯥꯟꯁꯦꯟꯁꯟ ꯈꯟꯈꯤꯕꯀꯣ ꯑꯗꯣ ꯇꯥꯃꯣ ꯑꯩ ꯇꯁꯦꯡꯅ ꯍꯧꯖꯤꯛ ꯈꯨꯠꯇ ꯑꯣꯟꯂꯥꯏꯟ ꯇ꯭ꯔꯥꯟꯁꯦꯛꯁꯟꯁꯦ ꯄꯩꯁꯥ ꯑꯝꯇ ꯌꯥꯎꯗ꯭ꯔꯦꯕ ꯑꯩꯒꯤ ꯑꯦꯀꯥꯎꯟꯗ ꯍꯥꯏꯕꯗꯤ ꯇꯥꯃꯣꯍꯣꯏꯒꯤ ꯀꯩꯅꯣꯁꯤꯒ ꯍꯥꯏꯗꯤ ꯆꯠꯄꯒꯤ ꯐꯤꯁꯤꯒ ꯆꯥꯅꯒꯗꯕ ꯑꯩꯉꯣꯟꯗ ꯄꯩꯁꯥ ꯑꯃꯠꯇ ꯌꯥꯎꯗ꯭ꯔꯦꯕ ꯑꯗꯨꯗꯨꯅ ꯇꯥꯃꯣ ꯇꯁꯦꯡꯅ ꯍꯥꯏꯔꯀꯥꯟꯗ ꯑꯩ ꯑꯣꯐꯂꯥꯏꯟ ꯄꯦꯃꯦꯟ ꯇꯧꯖꯔꯒꯦ ꯇꯥꯃꯣ ꯑꯗꯨ ꯌꯥꯕꯤꯒꯗ꯭ꯔꯥ ꯑꯣꯔ ꯌꯥꯕꯤꯔꯣꯏꯗ꯭ꯔꯥ ꯍꯣꯏ

ꯍꯣꯏ ꯇꯥꯃꯣ ꯑꯗꯣ ꯑꯩꯅ ꯍꯥꯏꯖꯅꯤꯡꯕꯁꯦ ꯇꯥꯃꯣ ꯑꯗꯣ ꯐꯤꯁꯦ ꯀꯌꯥ ꯑꯣꯏꯗꯣꯏꯅꯣ ꯍꯥꯏꯕꯗꯤ ꯐꯤꯌꯥꯔ ꯄ꯭ꯔꯥꯏꯖꯁꯦ ꯀꯌꯥ ꯑꯣꯏꯗꯣꯏꯅꯣ ꯑꯣ ꯂꯨꯄꯥ ꯆꯅꯤ ꯑꯣꯏꯗꯣꯏꯅꯦꯕ ꯍꯣꯏ ꯇꯥꯃꯣ ꯑꯗꯨꯗꯤ ꯑꯩ ꯍꯣꯔꯦꯟ ꯀꯩꯅꯣ ꯇꯧꯕꯤꯔꯛꯑꯣ ꯍꯥꯏꯗꯤ ꯄꯨꯡ ꯄꯨꯡ ꯕꯥꯔꯣ ꯃꯈꯥꯏ ꯑꯗꯨꯗ ꯄꯤꯛꯀꯞ ꯇꯧꯕ ꯂꯥꯛꯄꯤꯔꯣ ꯑꯗꯨꯒ ꯑꯩ ꯁꯣꯏꯗꯅ ꯀꯩꯅꯣ ꯇꯧꯖꯔꯛꯑꯒꯦ ꯑꯗꯨꯝ ꯑꯗꯨꯒꯤꯗ ꯌꯧ ꯃꯐꯝꯗꯣ ꯌꯧꯔꯀꯥꯟꯗ ꯇꯥꯃꯣꯗ ꯑꯩ ꯁꯣꯏꯗꯅ ꯈꯨꯠꯁꯤꯟꯅꯖꯔꯒꯦ ꯍꯣꯏ ꯇꯥꯃꯣ ꯊꯦꯡꯀ꯭ꯌꯨ ꯁꯣ ꯃꯁ